ꯑꯩꯈꯣꯏ ꯃꯅꯤꯄꯨꯔꯒꯤ ꯗꯦꯄꯥꯔꯃꯦꯟ ꯑꯣꯞ ꯏꯗꯨꯀꯦꯁꯟꯁꯤꯒꯤ ꯃꯇꯨꯡ ꯏꯟꯅꯗꯤ ꯍꯥꯏꯔꯗꯤ ꯑꯣꯖꯥꯁꯤꯡꯁꯦ ꯃꯁꯤꯡ ꯁꯨꯅ ꯊꯝꯕꯤꯕ ꯁ꯭ꯀꯨꯜ ꯑꯣꯏꯒꯦꯔ ꯀꯣꯂꯦꯖ ꯑꯣꯏꯒꯦꯔ ꯑꯦꯅꯤ ꯏꯗꯨꯀꯦꯁꯟꯒꯤ ꯍꯤꯔꯝ ꯈꯨꯗꯤꯡꯃꯛꯇ ꯑꯣꯖꯥ ꯁꯨꯅ ꯊꯝꯕꯤꯕ ꯑꯗꯨꯒ ꯑꯣꯖꯥ ꯂꯧꯕ ꯃꯇꯝꯗꯁꯨ ꯑꯣꯖꯥꯁꯦ ꯑꯦ ꯃꯥꯁꯦ ꯗꯥꯏꯠ ꯂꯣꯏꯔꯦ ꯇ꯭ꯔꯦꯅꯤꯡ ꯂꯣꯏꯔꯕ ꯃꯤꯅꯤ ꯃꯥꯁꯦ ꯍꯥꯏꯔꯒ ꯑꯣꯖꯥꯁꯦ ꯐꯖꯅ ꯑꯩꯈꯣꯏꯅ ꯀꯔꯞꯁꯟ ꯌꯥꯎꯗꯕꯤꯗ ꯐꯖꯅ ꯇ꯭ꯔꯦꯅꯤꯡꯒ ꯂꯣꯏꯔꯒ ꯑꯦꯛꯖꯥꯝꯒ ꯂꯣꯏꯔꯒ ꯂꯧꯕꯤꯕ ꯍꯥꯏꯗꯤ ꯑꯣꯖꯥ ꯍꯩꯇ꯭ꯔꯗꯤ ꯁꯥꯇ꯭ꯔꯥ ꯀꯃꯥꯏꯅ ꯍꯩꯅꯤ ꯅꯠꯇ꯭ꯔꯅꯦ ꯑꯗꯨꯅ ꯍꯥꯏꯗꯤ ꯑꯣꯖꯥꯁꯦ ꯃꯔꯨꯑꯣꯏꯕ ꯏꯗꯨꯀꯦꯁꯟꯒꯤ ꯂꯝꯗꯗꯤ ꯑꯣꯖꯥ ꯍꯩꯕ ꯍꯥꯏꯁꯦ ꯁꯥꯇ꯭ꯔꯥ ꯑꯣꯖꯥ ꯑꯃꯅ ꯁꯥꯇ꯭ꯔꯥ ꯃꯌꯥꯝ ꯇꯥꯛꯂꯛꯇꯣꯏꯅꯤ ꯑꯗꯨꯅ ꯑꯣꯖꯥꯁꯦ ꯈ꯭ꯋꯥꯏꯗꯒꯤ ꯃꯔꯨ ꯑꯣꯏ ꯑꯣꯖꯥ ꯍꯩꯔꯗꯤ ꯁꯥꯇ꯭ꯔꯥꯈꯩ ꯂꯩꯔꯤꯕ ꯃꯈꯥ ꯇꯥꯔꯤꯕ ꯁꯥꯇ꯭ꯔꯥꯈꯩꯁꯨ ꯂꯣꯏ ꯍꯩꯗꯣꯏꯅꯦꯕ ꯈꯪꯉꯕ꯭ꯔꯥ ꯑꯗꯨꯅ ꯑꯣꯖꯥꯁꯦ ꯃꯔꯨ ꯑꯣꯏꯑꯦꯕ ꯏꯗꯨꯀꯦꯁꯟꯒꯤ ꯂꯝꯗꯗꯤ ꯑꯗꯨꯅ ꯑꯦꯅꯤ ꯀꯣꯂꯦꯖ ꯁ꯭ꯀꯨꯜ ꯑꯣꯏꯒꯦꯔꯥ ꯑꯦꯅꯤ ꯃꯐꯝ ꯏꯗꯨꯀꯦꯁꯟꯒꯤ ꯂꯝꯗꯗꯤ ꯑꯣꯖꯥꯈꯩꯖꯦ ꯁꯨꯅ ꯊꯝꯕ ꯁꯤ ꯄꯥꯝꯃꯦ ꯑꯣꯖꯥ ꯁꯨꯅ ꯊꯝꯕ ꯇꯥꯔꯗꯤ ꯁꯥꯇ꯭ꯔꯥꯈꯩꯁꯨ ꯍꯩꯕ ꯃꯁꯤꯡ ꯍꯦꯟꯒꯠꯂꯅꯤ ꯅꯣꯂꯦꯖꯀꯤ ꯂꯝꯗꯁꯨ ꯃꯌꯥꯝ ꯍꯦꯟꯒꯠꯂꯅꯤ ꯑꯗꯨꯗꯒꯤ ꯀꯔꯞꯁꯟꯁꯨ ꯇꯧꯕꯤꯗꯕ ꯑꯣꯖꯥꯈꯩꯁꯦ ꯐꯖꯅ ꯂꯧꯕꯤꯕ ꯇꯥꯔꯗꯤ ꯁꯥꯇ꯭ꯔꯈꯩꯁꯦ ꯐꯖꯅ ꯃꯦꯟꯇꯦꯟ ꯑꯣꯏꯅ ꯍꯥꯏꯗꯤ ꯍꯩꯔꯅꯦꯕ ꯈꯪꯉꯕ꯭ꯔꯥ ꯑꯗꯨꯗꯨꯅ ꯃꯅꯤꯄꯨꯔ ꯑꯣꯞ ꯗꯤꯄꯥꯔꯃꯦꯟꯒꯤ ꯏꯗꯨꯀꯦꯁꯟꯒꯤ ꯂꯝꯗꯗꯤ ꯑꯣꯖꯥ ꯁꯨꯅ ꯊꯝꯕꯤꯕ ꯁꯤ ꯄꯥꯝꯃꯦ